ꯑꯩꯈꯣꯏꯒꯤ ꯀꯛꯆꯤꯡ ꯍꯥꯏꯇꯥꯔꯦ ꯑꯩꯒꯤ ꯂꯝꯗꯝꯁꯤꯗ ꯃꯤꯌꯥꯝꯅ ꯆꯠꯄ ꯄꯥꯝꯕ ꯃꯐꯝꯁꯦ ꯃꯐꯝꯁꯤꯡꯁꯦ ꯑꯁꯤꯒꯤ ꯃꯅꯨꯡꯗ ꯀꯛꯆꯤꯡꯒꯤ ꯒꯥꯔꯗꯦꯟ ꯀꯛꯆꯤꯡ ꯒꯥꯔꯗꯦꯟ ꯃꯃꯤꯡ ꯑꯁꯦꯡꯕꯗꯤ ꯎꯌꯣꯛ ꯆꯤꯡ ꯍꯥꯏ ꯀꯧꯏ ꯑꯗꯣ ꯃꯥꯁꯦ ꯇꯁꯦꯡꯅ ꯍꯣꯂꯤ ꯄ꯭ꯂꯦꯁ ꯄ꯭ꯂꯁ ꯆꯤꯡꯊꯛꯇ ꯂꯩꯕ ꯂꯩꯕ ꯒꯥꯔꯗꯦꯟ ꯑꯆꯧꯕ ꯑꯃꯅꯤ ꯂꯥꯏꯁꯪ ꯂꯩ ꯑꯗꯒꯤ ꯃꯈꯜ ꯃꯈꯜ ꯀꯌꯥꯒꯤ ꯍꯣꯇꯦꯜ ꯑꯗꯒꯤ ꯃꯈꯜ ꯁꯨꯅ ꯂꯩ ꯃꯈꯜ ꯁꯨꯅ ꯄꯥꯝꯕꯤ ꯃꯈꯜ ꯁꯨꯅ ꯑꯗꯨꯝ ꯂꯩ ꯑꯗꯨꯅ ꯃꯌꯥꯝꯁꯤꯅ ꯌꯦꯡꯕꯗ ꯌꯥꯝꯅ ꯅꯨꯡꯉꯥꯏꯕ ꯑꯗꯒꯤ ꯍꯥꯏꯛꯀꯤꯡ ꯍꯥꯏꯇꯥꯔꯦ ꯑꯩꯈꯣꯏꯒꯤ ꯆꯤꯡ ꯃꯊꯛꯇ ꯂꯩꯕꯅꯤꯅ ꯆꯤꯡ ꯀꯥꯕꯒꯤ ꯇꯥꯟꯖꯥ ꯑꯃꯁꯨ ꯐꯪꯕꯅꯤꯅ ꯃꯌꯥꯝꯁꯤꯅ ꯈꯔ ꯍꯦꯛ ꯌꯥꯝ ꯑꯦꯇ꯭ꯔꯦꯛꯇꯤꯕ ꯑꯣꯏ ꯍꯥꯏꯇꯥꯔꯦ ꯑꯩꯈꯣꯏꯒꯤ ꯎꯌꯣꯛ ꯆꯤꯡꯁꯦ ꯍꯥꯏꯗꯤ ꯀꯛꯆꯤꯡ ꯒꯥꯔꯗꯦꯟꯁꯦ ꯑꯗꯨꯒ ꯑꯇꯣꯞꯄ ꯑꯃꯅ ꯏꯀꯣ ꯄꯥꯔꯛ ꯍꯥꯏꯅ ꯑꯩꯈꯣꯏꯒꯤ ꯀꯛꯆꯤꯡꯒꯤ ꯀꯣꯟꯇ꯭ꯔꯤ ꯁꯥꯏꯗ ꯍꯥꯏꯇꯥꯔꯦ ꯀꯛꯆꯤꯡꯒꯤ ꯂꯩꯔꯤꯕ ꯃꯤ ꯃꯌꯥꯝ ꯈꯨꯟꯒꯤ ꯃꯇꯥꯏ ꯑꯣꯏꯔꯞꯅ ꯂꯩꯕ ꯆꯤꯡ ꯑꯃꯗꯁꯨ ꯏꯀꯣ ꯄꯥꯔꯛ ꯍꯥꯏꯗꯅ ꯑꯃꯁꯨ ꯂꯩ ꯑꯁꯤꯗꯁꯨ ꯑꯗꯨꯝ ꯃꯈꯜ ꯃꯈꯜꯒꯤ ꯎ ꯃꯐꯝ ꯆꯥꯅ ꯆꯥꯅ ꯊꯥꯔꯒ ꯌꯥꯝꯅ ꯃꯤ ꯔꯤꯀ꯭ꯔꯦꯁꯟꯅꯦꯜ ꯑꯣꯏꯕ ꯖꯥꯒ ꯑꯃꯅꯤ ꯁꯤꯁꯨ ꯑꯁꯨꯝ ꯁꯨꯃꯥꯏꯅ ꯆꯠꯅꯩ ꯈꯔ ꯃꯌꯥꯝꯅ ꯄꯥꯝꯅꯕ ꯖꯒꯥ ꯍꯥꯏꯔꯒꯗꯤ ꯏꯀꯣ ꯄꯥꯔꯛꯀ ꯀꯛꯆꯤꯡ ꯒꯥꯔꯗꯦꯟꯁꯤꯒ ꯑꯗꯨꯝ ꯂꯩ